ꯍꯥꯎ ꯑꯣ ꯀꯔꯝꯕꯔꯥꯀꯣ ꯍꯣꯏ ꯀꯔꯝꯕꯔꯥ ꯁꯨꯒꯤ ꯑꯣ ꯍꯣꯏ ꯂꯩꯗꯤ ꯂꯩꯕꯅꯤ ꯕ꯭ꯂꯦꯛꯀ ꯋꯥꯏꯠ ꯍꯣꯏ ꯂꯩꯅꯤ ꯊ꯭ꯔꯤ ꯑꯦꯁ ꯁꯤ ꯍꯣꯏ ꯂꯩꯌꯦ ꯍꯣꯏ ꯕꯇꯥꯗꯤ ꯂꯩꯇꯦ ꯂꯤꯕꯔꯇꯤ ꯂꯩꯌꯦ ꯑꯉꯥꯡꯁꯤꯡꯒꯤ ꯕꯇꯥꯗꯤ ꯂꯩꯇꯦ ꯍꯣꯏ ꯑꯍꯟꯁꯤꯡꯗꯤ ꯂꯩꯕꯅꯤ ꯍꯣꯏ ꯄ꯭ꯔꯥꯏꯁ ꯊ꯭ꯔꯤꯒꯨꯝꯕ ꯂꯩꯅꯤ ꯄ꯭ꯔꯥꯏꯁꯅ ꯋꯥꯟ ꯊꯥꯎꯖꯟ ꯍꯣꯏ ꯅꯣꯏꯗꯤ ꯏꯆꯥꯅꯨꯄꯤ ꯑꯅꯤ ꯂꯩ ꯍꯣꯏ ꯍꯣꯏ ꯇꯥꯅꯤ ꯂꯥꯁ ꯁꯕꯦꯟ ꯍꯟꯗ꯭ꯔꯦꯠ ꯑꯍꯟꯒꯤꯅ ꯋꯥꯟ ꯊꯥꯎꯖꯟ ꯐꯥꯏꯚ ꯍꯟꯗ꯭ꯔꯦꯠ ꯍꯣꯏ ꯍꯣꯏ ꯍꯣꯏ ꯍꯣꯏ

ꯑꯗꯨꯒꯨꯝꯕꯗꯤ ꯂꯩꯇ꯭ꯔꯦ ꯍꯣꯏ ꯀꯣꯁꯨ ꯁꯥꯇꯝꯅꯤ

ꯒꯨꯝꯕꯁꯨ ꯂꯩꯕꯅꯤ ꯑꯍꯟꯒꯤꯁꯨ ꯑꯉꯥꯡ ꯍꯣꯏꯁꯨ ꯂꯩꯕꯅꯤ ꯍꯣꯏ ꯃꯤꯅꯁꯨ ꯉꯥꯏꯕꯅꯤ ꯃꯦꯟꯗꯦ ꯋꯦꯗꯅꯁꯗꯦ ꯐ꯭ꯔꯥꯏꯗꯦ ꯍꯣꯏ ꯍꯣꯏ ꯌꯥꯏ ꯍꯣꯏ ꯂꯥꯎ ꯍꯣꯏ ꯍꯣꯏ ꯍꯣꯏ ꯍꯣꯏ ꯇꯧꯕꯤꯒꯦ ꯍꯣꯏ ꯍꯣꯏ ꯍꯣꯏ ꯎꯝ